ꯑꯌꯨꯔꯕꯦꯗ ꯁꯤꯗꯥ ꯑꯃꯁꯨꯡ ꯍꯣꯃꯤꯑꯣꯄꯦꯊꯤꯒꯤ ꯃꯇꯥꯡꯗ ꯑꯩꯅ ꯈꯪꯖꯕ ꯈꯔꯗꯪ ꯍꯥꯏꯔꯒꯗꯤ ꯍꯣꯃꯣꯄꯦꯊꯤ ꯑꯃꯁꯨꯡ ꯑꯌꯨꯔꯕꯦꯗꯥ ꯑꯁꯤ ꯁꯤꯖꯤꯟꯅꯕꯅ ꯍꯛꯆꯥꯡꯗ ꯅꯨꯡꯉꯥꯏꯕ ꯐꯥꯎꯖꯩ ꯇꯧꯕꯇꯕꯨ ꯃꯍꯥꯛꯀꯤ ꯈꯤꯇꯪ ꯂꯣꯡ ꯇꯥꯝ ꯂꯣꯡ ꯇꯥꯝ ꯈꯤꯇꯪ ꯑꯣꯏ ꯑꯗꯨꯒ ꯃꯍꯥꯛꯅ ꯀꯤꯌꯣꯔ ꯑꯣꯏꯍꯟꯕ ꯉꯝꯃꯤ ꯑꯗꯨꯅ ꯑꯩꯅ ꯑꯌꯥꯝꯕ ꯑꯩꯅ ꯅꯥꯔꯛꯄ ꯃꯇꯝꯗ ꯑꯌꯨꯔꯕꯦꯗꯥꯒꯤ ꯄꯣꯠꯁꯝ ꯑꯃꯁꯨꯡ ꯍꯣꯃꯤꯌꯣꯄꯦꯊꯤꯒꯤ ꯍꯤꯗꯥꯛ ꯂꯥꯡꯊꯛꯁꯤꯡ ꯑꯁꯤ ꯑꯩ ꯑꯌꯥꯝꯕ ꯃꯇꯝꯗ ꯁꯤꯖꯤꯟꯅꯖꯩ ꯑꯗꯨꯒ ꯑꯅꯥ ꯂꯥꯏꯌꯦꯡꯁꯪꯁꯤꯡꯗꯒꯤ ꯆꯠꯄꯒꯤ ꯃꯍꯨꯠꯇ ꯑꯩꯅ ꯍꯥꯏꯔꯤꯕ ꯑꯌꯨꯔꯕꯦꯗꯥ ꯑꯃꯁꯨꯡ ꯍꯦꯃꯤꯌꯣꯄꯦꯊꯤ ꯒꯤ ꯍꯤꯗꯥꯛꯁꯤ ꯆꯥꯕꯅ ꯑꯩꯅ ꯍꯦꯟꯅ ꯄꯥꯝꯖꯩ ꯍꯥꯏꯅ ꯈꯟꯖꯩ